ꯍꯜꯂꯣ ꯁꯤ ꯇꯋꯦ ꯍꯦꯇꯣꯜ ꯑꯣꯏꯕꯤꯔꯕ꯭ꯔꯥ ꯁꯤ ꯑꯩꯒꯤ ꯃꯤꯡ ꯑꯦꯗꯤꯁꯟ ꯀꯧꯋꯦ ꯑꯩ ꯆꯨꯝꯅꯥꯡꯗꯒꯤꯅꯤ ꯑꯗꯣ ꯑꯩꯅ ꯅꯍꯥꯟ ꯗꯦꯠ ꯐꯤꯐꯇꯤꯟ ꯅꯪꯅꯕ ꯑꯣꯔꯗꯔ ꯇꯧꯖꯔꯛꯑꯝꯕ ꯆꯥ ꯑꯗꯒꯤ ꯀꯩꯅꯣ ꯇꯟ ꯆꯥ ꯒꯨꯂꯥ ꯑꯗꯒꯤ ꯂꯗꯨꯒ ꯑꯣꯔꯗꯔ ꯇꯧꯖꯔꯛꯑꯝꯕꯗꯣ ꯑꯗꯨꯏꯗꯨ ꯁꯣꯝ ꯅꯥꯀꯟꯗ ꯏꯆꯟ ꯅꯨꯄꯤꯒꯤ ꯃꯃꯥꯟꯅꯕꯁꯤꯡ ꯊꯣꯔꯛꯄꯅ ꯃꯔꯝ ꯑꯣꯏꯔꯒ ꯑꯗꯨꯝ ꯍꯦꯟꯒꯠꯇꯕ ꯌꯥꯔꯛꯇꯕ ꯍꯥꯏꯇꯥꯔꯦ ꯑꯁꯣꯝ ꯅꯥꯀꯟꯗ ꯄ꯭ꯔꯣꯕ꯭ꯂꯦꯝ ꯃꯌꯥꯝ ꯑꯃ ꯂꯩꯔꯦ ꯑꯗꯨꯏꯗꯨꯅ ꯌꯥꯝꯕꯨꯗꯤ ꯈꯨꯌꯧꯅꯔꯦ ꯑꯩꯅ ꯍꯥꯏꯖꯔꯛꯏꯁꯦ ꯑꯗꯨꯕꯨ ꯌꯥꯔꯒꯗꯤ ꯈꯔ ꯈꯔꯗꯪ ꯍꯦꯟꯒꯠꯄꯤꯕ ꯌꯥꯔꯒꯗꯤ ꯃꯁꯤꯡ ꯌꯥꯡꯈꯩ ꯌꯥꯡꯈꯩ ꯃꯨꯛꯇꯪ ꯑꯣꯏꯔꯁꯨ ꯍꯦꯟꯒꯠꯄꯤꯔꯣ ꯍꯥꯏꯕꯒꯤ ꯑꯩ ꯀꯣꯜ ꯇꯧꯖꯔꯛꯄꯅꯦ